ꯐꯥꯝꯒꯤ ꯌꯦꯟ ꯂꯥꯏꯅꯥ ꯂꯥꯛꯇꯅꯕ ꯑꯩꯈꯣꯏꯅ ꯂꯨꯅ ꯅꯥꯟꯅ ꯊꯝꯕ ꯑꯀꯣꯏꯕ ꯁꯦꯡꯗꯣꯛꯄ ꯀꯥꯡ ꯍꯤꯗꯥꯛ ꯀꯥꯞꯊꯣꯛꯄꯤꯕ ꯀꯥꯡꯈꯜ ꯈꯟꯕꯤꯕ ꯑꯐꯕ ꯆꯤꯟꯖꯥꯛ ꯄꯤꯖꯕ ꯑꯀꯣꯏꯕꯒꯤ ꯐꯤꯕꯝ ꯗ ꯑꯩꯈꯣꯏꯅ ꯑꯃꯣꯠ ꯑꯀꯥꯏ ꯂꯩꯕꯁꯤꯡꯁꯨ ꯆꯥꯡ ꯅꯥꯏꯅ ꯁꯦꯡꯗꯣꯛꯄꯤꯗꯨꯅ ꯑꯩꯈꯣꯏꯅ ꯍꯤꯗꯥꯛ ꯂꯥꯡꯊꯛ ꯀꯥꯞꯊꯣꯛꯄꯤꯕ ꯑꯗꯨꯒ ꯀꯥꯡꯈꯜꯒꯨꯝꯕ ꯈꯟꯕꯤꯗꯨꯅ ꯀꯥꯡ ꯆꯤꯛꯄꯒꯤ ꯆꯥꯡꯗꯒꯤ ꯍꯟꯊꯍꯟꯕ ꯍꯤꯗꯥꯛ ꯄꯤꯖꯔꯒ ꯇꯣꯏꯅ ꯍꯤꯗꯥꯛ ꯀꯥꯞꯊꯣꯛꯄ ꯑꯐꯕ ꯆꯤꯟꯖꯥꯛ ꯄꯤꯖꯗꯨꯅ ꯑꯩꯈꯣꯏꯅ ꯌꯦꯟꯁꯤꯡꯕꯨ ꯃꯈꯣꯡ ꯃꯈꯨꯠ ꯍꯥꯝꯕꯗꯒꯤ ꯀꯟꯕꯤꯕ ꯑꯗꯨꯕꯨ ꯌꯥꯝꯅ ꯇꯣꯏꯅ ꯅꯥꯒꯟꯕ ꯂꯥꯏꯅꯥꯗꯤ ꯃꯈꯣꯡ ꯍꯥꯝꯕ ꯂꯣꯛ ꯊꯨꯡꯕ ꯆꯥꯕ ꯇꯨꯝꯗꯕ ꯑꯩꯈꯣꯏꯅ ꯌꯦꯟ ꯃꯈꯣꯡ ꯍꯥꯝꯂꯛꯄ ꯇꯥꯔꯒꯗꯤ ꯑꯩꯈꯣꯏꯅ ꯌꯦꯟꯁꯤꯡꯁꯦ ꯑꯐꯕ ꯑꯩꯈꯣꯏꯒꯤ ꯄꯠꯇ ꯄꯨꯝꯗꯕ ꯆꯤꯟꯖꯥꯛ ꯄꯤꯖꯗꯨꯅ ꯃꯈꯣꯡ ꯍꯥꯝꯕꯗꯒꯤ ꯀꯟꯅꯕ ꯍꯣꯠꯅꯕ ꯑꯩꯈꯣꯏꯒꯤ ꯌꯦꯟꯒꯣꯟꯒꯤ ꯑꯃꯣꯠ ꯑꯀꯥꯏꯁꯤꯡꯁꯤ ꯑꯩꯈꯣꯏꯅ ꯆꯥꯡ ꯅꯥꯏꯅ ꯌꯥꯝꯅ ꯇꯣꯏꯅ ꯁꯦꯡꯗꯣꯛꯄꯤꯕ ꯂꯣꯛ ꯊꯨꯡꯉꯦ ꯍꯥꯏꯔꯒꯅ ꯃꯐꯝ ꯑꯗꯨ ꯏꯪꯕ꯭ꯔ ꯁꯥꯕ꯭ꯔ ꯍꯥꯏꯅ ꯇꯣꯏꯅ ꯆꯦꯛ ꯇꯧꯕꯤꯗꯨꯅ ꯑꯦꯂꯦꯛꯇ꯭ꯔꯤꯛ ꯀꯨꯝꯕ ꯊꯥꯟꯕꯤꯕꯁꯨ ꯑꯗꯨꯝ ꯂꯣꯛ ꯊꯨꯡꯕꯗꯒꯤ ꯍꯟꯊꯩ ꯑꯩꯈꯣꯏꯅ ꯁꯨꯝ ꯌꯦꯟꯁꯤ ꯂꯣꯛ ꯊꯨꯡꯗꯅꯕ ꯍꯤꯗꯥꯛ ꯀꯨꯝꯕ ꯊꯥꯕꯤꯔꯁꯨ ꯌꯥꯏ ꯑꯗꯨꯒ ꯅꯤꯡꯊꯝ ꯊꯥꯒꯤ ꯃꯇꯝꯗ ꯑꯩꯈꯣꯏꯅ ꯆꯥꯕ ꯇꯨꯝꯗꯕꯁꯤ ꯌꯥꯝ ꯇꯣꯏꯅ ꯇꯧꯒꯜꯂꯤ ꯆꯥꯕ ꯇꯨꯝꯅꯕ ꯑꯩꯈꯣꯏꯅ ꯕꯤꯇꯥꯃꯤꯟꯒꯨꯝꯕ ꯀꯩꯒꯨꯝꯕ ꯈꯔ ꯊꯥꯕꯤꯗꯨꯅ ꯑꯗꯨꯝ ꯐꯖꯅ ꯊꯝꯕꯤꯕ ꯌꯥꯏ ꯑꯗꯨꯒ ꯀꯔꯤꯒꯨꯝꯕ ꯀꯔꯤꯒꯨꯝꯕ ꯅꯥꯔꯛꯄ ꯇꯥꯔꯕꯗꯤ ꯑꯩꯍꯥꯛꯅ ꯑꯩꯈꯣꯏꯒꯤ ꯂꯩꯀꯥꯏꯗ ꯀꯀꯥ ꯑꯃ ꯌꯦꯟꯒꯤ ꯐꯥꯝ ꯇꯧꯕ ꯑꯃ ꯂꯩ ꯃꯉꯣꯟꯗꯒꯤ ꯄꯥꯎꯇꯥꯛ ꯂꯧꯗꯨꯅ ꯑꯩꯈꯣꯏꯅ ꯍꯤꯗꯥꯛ ꯂꯥꯡꯊꯛ ꯀꯨꯝꯕ ꯀꯩꯒꯨꯝꯕ ꯃꯉꯣꯟꯗꯒꯤ ꯍꯪꯂꯒ ꯌꯥꯝ ꯇꯣꯏꯅ ꯇꯧꯕꯁꯨ ꯑꯗꯨꯝ ꯌꯥꯏ ꯑꯗꯣ ꯑꯩꯈꯣꯏꯅ ꯃꯥꯒꯤ ꯃꯅꯥꯛꯇ ꯑꯗꯨꯝ ꯃꯥ ꯅꯨꯃꯤꯠ ꯃꯉꯥꯅꯤ ꯇꯔꯥꯅꯤ ꯆꯠꯇꯨꯅ ꯃꯔꯛ ꯃꯔꯛꯇ ꯑꯗꯨꯝ ꯍꯪꯂꯒ ꯃꯉꯣꯟꯗꯒꯤ ꯄꯥꯎꯇꯥꯛ ꯈꯔ ꯂꯧꯕꯁꯨ ꯌꯥꯏ ꯑꯗꯨꯒ ꯌꯦꯟꯒꯤ ꯐꯤꯕꯝꯅ ꯂꯨꯅ ꯂꯨꯁꯤꯜꯂꯛꯄ ꯇꯥꯔꯒꯗꯤ ꯕꯦꯇꯅꯔꯤ ꯗꯣꯛꯇꯔ ꯒꯨꯝꯕ ꯇꯥꯟꯅꯔꯒꯅ ꯍꯦꯟꯅ ꯑꯐꯕ ꯑꯣꯏꯒꯅꯤ ꯍꯥꯏꯅ ꯈꯜꯂꯤ ꯑꯗꯨꯅ ꯑꯩꯈꯣꯏ ꯑꯗꯨꯝ ꯕꯦꯇꯅꯔꯤ ꯗꯣꯛꯇꯔ ꯇꯥꯟꯅꯔꯒ ꯍꯤꯗꯥꯛ ꯂꯥꯡꯊꯛꯁꯤꯡꯁꯦ ꯑꯗꯨꯝ ꯊꯥꯔꯒ ꯈꯣꯠꯂꯒ ꯐꯍꯟꯕꯁꯨ ꯌꯥꯏ ꯍꯥꯏꯅ ꯈꯜꯂꯤ